ꯌꯨꯅꯤꯚꯔꯁꯀꯤ ꯃꯇꯥꯡꯗꯗꯤ ꯑꯩꯅ ꯑꯩꯒꯤ ꯊꯣꯏꯗꯣꯛꯄꯗꯤ ꯈꯪꯗꯦ ꯅꯣꯂꯦꯖ ꯂꯩꯇꯦ ꯃꯔꯝꯗꯤ ꯑꯩꯅ ꯊꯥ ꯀꯥꯔꯨꯕꯗꯤ ꯅꯠꯇꯕꯅꯤꯅꯕ ꯀꯣ ꯂꯥꯏꯔꯤꯛꯇꯁꯨ ꯀꯩꯗꯁꯨ ꯑꯩꯒꯤ ꯋꯥꯁꯛ ꯍꯥꯏꯒꯗꯕꯁꯦ ꯂꯥꯏꯔꯤꯛꯇꯒꯤ ꯌꯦꯡꯂꯒ ꯍꯥꯏꯕꯗꯨꯗꯤ ꯋꯥꯁꯛ ꯆꯤꯡꯉꯔꯣꯏ ꯑꯗꯨꯅ ꯑꯩꯅ ꯇꯧꯍꯟꯅꯤꯡꯕ ꯍꯥꯏꯇꯥꯔꯒꯗꯤ ꯍꯧꯖꯤꯛ ꯊꯥ ꯂꯩꯕꯥꯛ ꯀꯥꯅꯔꯦ ꯁꯟ ꯀꯥꯕ ꯍꯧꯅꯔꯦ ꯑꯗꯨꯅ ꯑꯇꯣꯞ ꯑꯇꯣꯞꯄ ꯒ꯭ꯔꯍꯁꯤꯡꯗ ꯍꯥꯏꯇꯥꯔꯦ ꯑꯇꯣꯞꯄ ꯒ꯭ꯔꯍꯁꯤꯡꯗ ꯀꯃꯥꯏꯅ ꯀꯥꯕ ꯌꯥꯒꯗ꯭ꯔꯥ ꯃꯤ ꯆꯠꯄ ꯌꯥꯒꯗ꯭ꯔꯥ ꯑꯗꯨ ꯅꯠꯇ꯭ꯔꯒ ꯑꯩꯈꯣꯏ ꯃꯤ ꯂꯩꯕꯗ ꯑꯀꯥꯏꯕ ꯂꯩꯒꯗ꯭ꯔꯥ ꯏꯁꯤꯡ ꯅꯨꯡꯁꯤꯠ ꯐꯖꯅ ꯐꯪꯕ꯭ꯔꯥ ꯍꯥꯏꯕꯗꯨꯕꯨ ꯌꯦꯡꯍꯟꯅꯤꯡꯉꯦ ꯑꯗꯒꯤ ꯊꯥ ꯀꯥꯕꯁꯤꯗ ꯊꯥ ꯀꯥꯔꯤꯕ ꯃꯐꯝ ꯂꯦꯌꯥꯔꯗꯨꯗꯒꯤ ꯍꯦꯟꯅ ꯃꯊꯛꯇ ꯀꯥꯕ ꯉꯝꯕꯒꯤ ꯄꯥꯝꯕꯩ ꯂꯩꯒꯗ꯭ꯔꯥ ꯍꯥꯏꯕꯗꯨꯁꯨ ꯑꯩꯅ ꯑꯩꯒꯤ ꯁꯥꯏꯠꯇꯒꯤ ꯍꯥꯏꯇꯥꯔꯦ ꯑꯗꯨꯃꯥꯏꯅ ꯌꯦꯡꯍꯟꯅꯤꯡꯕꯒꯤ ꯑꯄꯥꯝꯕꯗꯤ ꯄꯣꯛꯑꯦ ꯑꯗꯣ ꯊꯥ ꯀꯥꯗꯕ ꯃꯤꯅꯗꯤ ꯈꯪꯗꯕꯅꯤꯅ ꯊꯥ ꯀꯥꯔꯤꯕ ꯃꯤꯁꯤꯡꯅ ꯍꯥꯏꯇꯥꯔꯦ ꯀꯣ ꯑꯗꯨꯒꯤ ꯑꯦꯛꯁꯄꯔꯤꯌꯦꯟꯁꯁꯤꯡꯗꯣ ꯀꯥꯗꯕ ꯃꯤꯗ ꯃꯏꯅ ꯄꯤꯕꯤꯔꯤꯅꯦꯕ ꯑꯗꯨ ꯑꯩꯅ ꯇꯧꯍꯟꯅꯤꯡꯕ ꯍꯧꯖꯤꯛꯀꯤ ꯈꯔ ꯄꯜꯂꯤꯕꯁꯤꯡꯗꯨꯗ ꯍꯥꯏꯇꯥꯔꯦ ꯑꯗꯨꯁꯤꯡꯗꯣ ꯇꯧꯍꯟꯅꯤꯡꯉꯦ ꯑꯗꯨꯗꯨꯒ ꯑꯥꯔꯠꯁꯤꯗ ꯂꯩꯕꯁꯦ ꯀꯌꯥꯝ ꯀꯨꯏꯅ ꯂꯩꯈꯤꯅꯤ ꯑꯗꯒꯤ ꯑꯇꯣꯞꯄ ꯑꯇꯣꯞꯄ ꯒ꯭ꯔꯍꯗ ꯍꯥꯏꯇꯥꯔꯦꯅꯦ ꯀꯣ ꯑꯇꯣꯞꯄ ꯒ꯭ꯔꯍꯗ ꯑꯩꯈꯣꯏꯅ ꯍꯣꯡꯖꯤꯟꯕꯁꯦ ꯌꯥꯒꯗ꯭ꯔꯥ ꯅꯠꯇ꯭ꯔꯒ ꯃꯨꯟꯗ ꯍꯧꯖꯤꯛ ꯃꯤꯑꯣꯏ ꯃꯤꯑꯣꯏꯕ ꯂꯩꯕ ꯌꯥꯔꯅꯤ ꯍꯥꯏꯕꯗꯣ ꯊꯥꯉꯩꯁꯦꯡꯅꯃꯛꯀꯤ ꯂꯩꯕ ꯌꯥꯔꯕ ꯂꯩꯕ ꯍꯧꯅꯔꯕ꯭ꯔꯥ ꯍꯥꯏꯕꯗꯨꯒꯤ ꯑꯗꯨꯒꯤ ꯆꯠꯊꯣꯛ ꯆꯠꯁꯤꯟꯅ ꯀꯃꯥꯏꯅ ꯇꯧꯕꯅꯣ ꯚꯔꯥꯅ ꯀꯃꯥꯏꯅ ꯇꯧꯒꯗꯕꯅꯣ ꯍꯥꯏꯕꯗꯨꯒꯤ ꯑꯩꯅ ꯍꯪꯅꯤꯡꯉꯤ ꯍꯥꯏꯇꯥꯔꯦ